ꯃꯅꯤꯄꯤꯔꯗ ꯂꯩꯕ ꯃꯤꯑꯣꯏꯁꯤꯡꯅ ꯃꯈꯣꯏꯒꯤ ꯅꯥꯠꯀꯤ ꯑꯣꯏꯕ ꯆꯠꯅꯕꯤꯁꯤ ꯃꯥꯒꯤ ꯃꯥꯒꯤ ꯙꯔꯃꯒꯤ ꯑꯣꯏꯕ ꯊꯧꯗꯣꯛ ꯋꯥꯊꯣꯛ ꯂꯥꯛꯄ ꯃꯇꯝꯗ ꯃꯥꯒꯤ ꯃꯥꯒꯤ ꯅꯥꯠꯀꯤ ꯑꯣꯏꯕ ꯆꯠꯅꯕꯤꯒꯤ ꯐꯤꯖꯣꯜꯁꯤꯡꯁꯤ ꯀꯥꯏꯗꯅ ꯁꯦꯠꯇꯨꯅ ꯆꯠꯂꯤ ꯑꯗꯨꯒ ꯃꯇꯝꯒꯤ ꯃꯇꯨꯡꯏꯟꯅ ꯑꯥꯎꯠꯁꯥꯠꯇ ꯆꯠꯄ ꯃꯇꯝꯗꯁꯨ ꯑꯩꯈꯣꯏꯅ ꯑꯥꯎꯠꯇ꯭ꯔ ꯁꯦꯠꯇꯅ ꯃꯇꯝ ꯃꯇꯝꯗꯨꯒꯤ ꯑꯣꯏꯕ ꯐꯤꯖꯣꯜꯁꯤꯡ ꯁꯦꯠꯂꯤ ꯃꯇꯧ ꯑꯁꯨꯝꯅ ꯑꯩꯈꯣꯏ ꯃꯤꯑꯣꯏꯕꯁꯤꯡꯅ ꯑꯩꯈꯣꯏꯒꯤ ꯂꯩꯔꯤꯕ ꯆꯠꯅꯕꯤ ꯑꯩꯒꯤ ꯏꯅꯥꯠꯀꯤ ꯑꯣꯏꯕ ꯆꯠꯅꯕꯤ ꯑꯃꯗꯤ ꯃꯇꯝꯁꯤꯒꯤ ꯑꯥꯎꯠꯇ꯭ꯔꯁꯤꯡꯁꯤ ꯃꯥꯒꯤ ꯃꯥꯒꯤ ꯃꯇꯝꯒꯤ ꯑꯣꯏꯕ ꯐꯤꯖꯣꯜꯁꯤꯡ ꯙꯔꯃꯒꯤ ꯑꯣꯏꯕ ꯆꯠꯅꯕꯤ ꯃꯄꯥꯟ ꯊꯣꯛꯄ ꯃꯇꯝꯗꯅ ꯑꯩꯈꯣꯏꯒꯤ ꯑꯇꯣꯞꯄ ꯂꯝꯒꯤ ꯃꯐꯝꯗ ꯆꯠꯄ ꯃꯇꯝꯗꯅ ꯑꯥꯎꯠꯇ꯭ꯔ ꯁꯦꯠꯄ ꯑꯁꯨꯝꯅ ꯏꯁꯥꯒꯤ ꯑꯣꯏꯕ ꯆꯠꯅꯕꯤ ꯑꯃꯗꯤ ꯃꯇꯝ ꯃꯇꯝꯒꯤ ꯑꯣꯏꯕ ꯆꯠꯅꯕꯤꯁꯤꯡꯁꯤ ꯉꯥꯛꯅ ꯆꯠꯂꯤ